ꯑꯩꯒꯤ ꯐꯦꯕꯔꯥꯏꯠ ꯐꯤꯃꯦꯜ ꯄ꯭ꯂꯦꯌꯥꯔ ꯍꯥꯏꯔꯗꯤ ꯑꯦꯝ ꯁꯤ ꯃꯦꯔꯤꯀꯣꯝ ꯑꯦꯝ ꯁꯤ ꯃꯦꯔꯤꯀꯣꯝ ꯀꯔꯤꯒꯤ ꯑꯩꯒꯤ ꯐꯦꯕꯔꯥꯏꯠ ꯑꯣꯏꯕ꯭ꯔꯥ ꯍꯥꯏꯕ ꯀꯥꯟꯗꯗꯤ ꯃꯍꯥꯛꯅ ꯍꯝꯕꯜ ꯑꯣꯏꯕ ꯑꯃꯁꯨꯡ ꯏꯁꯣꯔ ꯈꯪꯕ ꯑꯃꯁꯨꯡ ꯍꯣꯠꯅꯕ ꯀꯟꯕ ꯑꯃꯁꯨꯡ ꯑꯣꯏꯗꯕ ꯌꯥꯗꯦ ꯍꯥꯏꯕꯒꯤ ꯀ꯭ꯋꯥꯂꯤꯇꯤꯁ ꯂꯩꯕꯒꯤ ꯃꯍꯥꯛꯁꯦ ꯑꯩꯒꯤ ꯐꯦꯕꯔꯥꯏꯠ ꯄ꯭ꯂꯦꯌꯥꯔ ꯑꯣꯏꯈꯏꯕꯅꯤ ꯑꯦꯝ ꯁꯤ ꯃꯦꯔꯤꯀꯣꯝ ꯃꯍꯥꯛꯀꯤ ꯃꯔꯝꯗ ꯈꯔ ꯍꯥꯏꯕ ꯇꯥꯔꯗꯤ ꯃꯍꯥꯛꯁꯦ ꯄꯤꯛꯈ꯭ꯔꯕ ꯂꯝ ꯃꯅꯤꯄꯨꯔ ꯏꯁꯇꯦꯠꯀꯤ ꯈꯨꯡꯒꯪ ꯑꯃꯗ ꯆꯥꯎꯔꯛꯄ ꯃꯤꯑꯣꯏ ꯑꯃꯅꯤ ꯑꯁꯨꯛꯀꯤ ꯃꯇꯤꯛ ꯂꯥꯏꯔꯕ ꯏꯃꯨꯡ ꯑꯃꯁꯨꯡ ꯅꯣꯡꯃꯒꯤ ꯆꯔꯥ ꯆꯥꯅꯤꯡꯉꯥꯏ ꯂꯩꯇ꯭ꯔꯕ ꯏꯃꯨꯡ ꯑꯃꯗ ꯍꯧꯔꯛꯈꯤꯕ ꯃꯤꯑꯣꯏ ꯑꯃꯅꯤ ꯃꯍꯥꯛꯅ ꯄꯤꯛꯂꯤꯉꯩꯗꯒꯤ ꯏꯁꯣꯔ ꯈꯪꯉꯤ ꯑꯃꯁꯨꯡ ꯍꯝꯕꯜ ꯑꯣꯏꯌꯦ ꯑꯃꯁꯨꯡ ꯍꯣꯠꯅꯕ ꯀꯟꯂꯤ ꯃꯍꯥꯛꯅ ꯍꯣꯠꯅꯕ ꯀꯟꯕꯒꯤ ꯃꯇꯨꯡ ꯏꯟꯅ ꯃꯍꯥꯛꯀꯤ ꯂꯝꯕꯤ ꯃꯊꯪ ꯃꯊꯪ ꯐꯪꯈꯤ ꯃꯍꯥꯛꯅ ꯆꯥꯎꯔꯛꯄ ꯀꯥꯟꯗ ꯁꯥꯟꯅꯕ ꯑꯁꯦ ꯌꯥꯝ ꯄꯥꯝꯈꯤ ꯀꯃꯥꯏꯅ ꯄꯥꯝꯈꯤꯕ꯭ꯔꯥ ꯍꯥꯏꯕ ꯀꯥꯟꯗ ꯃꯁꯥꯅ ꯏꯟꯕꯣꯔꯟ ꯀ꯭ꯋꯥꯂꯤꯇꯤ ꯌꯥꯎꯈꯤꯕ ꯃꯇꯨꯡ ꯏꯟꯅ ꯃꯍꯥꯛꯅ ꯁꯥꯟꯅꯕ ꯍꯥꯏꯕꯁꯤ ꯄꯨꯛꯅꯤꯡ ꯌꯥꯝ ꯆꯪꯉꯤ ꯑꯃꯁꯨꯡ ꯃꯍꯥꯛꯅ ꯆꯥꯎꯔꯛꯄ ꯃꯇꯨꯡꯗ ꯃꯍꯥꯛꯅ ꯁꯥꯟꯅꯕꯁꯤꯔꯣꯝꯗ ꯃꯥꯏ ꯑꯣꯟꯁꯤꯜꯂꯛꯄꯗ ꯏꯁꯣꯔꯒꯤ ꯅꯨꯡꯁꯤꯕꯒꯤ ꯊꯧꯖꯥꯜ ꯃꯇꯨꯡ ꯏꯟꯅ ꯑꯃꯁꯨꯡ ꯃꯍꯥꯛꯀꯤ ꯍꯣꯠꯅꯕ ꯀꯟꯕ ꯃꯇꯨꯡ ꯏꯟꯅ ꯃꯍꯥꯛꯅ ꯁꯛꯁꯦꯁ ꯑꯣꯏꯕ ꯉꯝꯈꯤ ꯏꯁꯇꯦꯠ ꯂꯦꯕꯦꯜ ꯑꯃꯁꯨꯡ ꯅꯦꯁꯅꯦꯜ ꯂꯦꯕꯦꯜ ꯑꯃꯁꯨꯡ ꯏꯟꯇꯔꯅꯦꯁꯅꯦꯜ ꯂꯦꯕꯦꯜꯗ ꯃꯥꯁꯦ ꯐꯥꯎꯈ꯭ꯔꯕ ꯁꯛꯅꯥꯏꯔꯕ ꯃꯤꯑꯣꯏ ꯕꯣꯛꯁꯔ ꯐꯤꯃꯦꯜ ꯕꯣꯛꯁꯔ ꯑꯃ ꯆꯦꯝꯄꯤꯌꯣꯟ ꯑꯣꯏꯅ ꯑꯣꯏꯈꯤ ꯁꯝꯅ ꯍꯥꯏꯔꯕꯗ ꯃꯍꯥꯛꯁꯦ

ꯑꯦꯛꯖꯥꯝꯄ꯭ꯂꯥꯔꯤ ꯑꯃꯁꯨꯡ ꯏꯟꯁꯄꯥꯏꯔꯦꯁꯅꯦꯜ ꯑꯣꯏꯕ ꯃꯤꯑꯣꯏ ꯑꯃ ꯑꯣꯏꯔꯤ ꯏꯁꯄꯤꯁꯦꯜꯂꯤ ꯅꯨꯄꯤ ꯗ ꯌꯥꯝꯅ ꯑꯦꯝꯄꯥꯋꯥꯔ ꯇꯧꯋꯤ ꯃꯔꯝꯗꯤ ꯀꯩꯗꯧꯉꯩꯗꯁꯨ ꯅꯨꯄꯤꯒꯤ ꯄꯥꯋꯥꯔ ꯃꯨꯟꯕ ꯌꯥꯔꯣꯏ ꯅꯨꯄꯥꯅꯈꯛꯅ ꯇꯧꯕ ꯉꯝꯗꯦ ꯍꯥꯏꯕꯒꯤ ꯁꯛꯇꯤ ꯎꯠꯂꯤ ꯑꯃꯁꯨꯡ ꯑꯈꯥꯡ ꯀꯟꯕ ꯑꯁꯤꯅ ꯖꯣꯏ ꯄꯨꯏ ꯍꯥꯏꯕꯁꯦ ꯃꯍꯥꯛꯅ ꯎꯠꯂꯤ ꯍꯥꯏꯕ ꯑꯁꯤꯒꯤ ꯃꯔꯝ ꯑꯣꯏꯗꯅ ꯃꯍꯥꯛꯁꯦ ꯃꯅꯤꯄꯨꯔ ꯏꯁꯇꯦꯠꯇꯁꯨ ꯃꯃꯤꯡ ꯆꯠꯄ ꯑꯃ ꯑꯣꯏꯕꯒꯤ ꯃꯔꯝ ꯑꯃꯁꯨꯡ ꯃꯃꯤꯡ ꯄꯨꯔꯛꯄꯒꯤ ꯃꯔꯝ ꯑꯣꯏꯗꯅ ꯃꯍꯥꯛꯄꯨ ꯏꯀꯥꯏ ꯈꯨꯝꯅꯕ ꯎꯠꯄ ꯑꯣꯏꯅ ꯃꯍꯥꯛꯄꯨ ꯀ꯭ꯋꯥꯇꯔ ꯄꯤꯈꯤ ꯑꯃꯁꯨꯡ ꯐꯝ ꯄꯤꯈꯤ ꯑꯃꯁꯨꯡ ꯑꯃꯁꯨꯡ ꯃꯦꯗꯜ ꯀꯌꯥ ꯀꯌꯥ ꯄꯤꯈꯤ ꯅꯦꯁꯅꯦꯜꯗꯁꯨ ꯏꯁꯇꯦꯠꯇꯁꯨ ꯑꯃꯁꯨꯡ ꯃꯍꯥꯛꯅꯁꯨ ꯁ꯭ꯀꯨꯜ ꯂꯤꯡꯈꯠꯈꯤ ꯋꯥꯈ꯭ꯔꯕ ꯑꯉꯥꯡ ꯑꯃꯁꯨꯡ ꯁꯦꯜ ꯊꯨꯝ ꯂꯩꯖꯗꯕ ꯑꯉꯥꯡꯈꯣꯏꯗ ꯏꯁꯄꯣꯟꯁꯔ ꯇꯧꯈꯤ ꯑꯁꯨꯛꯀꯤ ꯃꯇꯤꯛ ꯄ꯭ꯔꯖꯥꯗ ꯄꯤꯈꯤ ꯑꯃꯨꯛꯀ